ꯀꯜꯆꯔꯁꯤꯗꯤ ꯌꯥꯝꯅ ꯐꯕ ꯑꯃꯅꯤ ꯑꯃ ꯀꯩꯒꯤꯅꯣ ꯍꯥꯏꯔꯗꯤ ꯏꯟꯗꯤꯌꯟ ꯁꯤꯇꯤꯖꯦꯟꯁꯤ ꯔꯤꯠꯁ ꯀꯜꯆꯔ ꯑꯣꯏꯌꯦ ꯑꯈꯣꯏꯒꯤ ꯑꯗꯨ ꯀꯜꯆꯔꯁꯤꯅ ꯑꯈꯣꯏꯗ ꯌꯥꯝ ꯑꯐꯕꯁꯨ ꯄꯤꯌꯦ ꯑꯈꯣꯏꯅ ꯀꯥꯎꯕꯁꯨ ꯌꯥꯗꯦ ꯀꯜꯆꯔꯁꯦ ꯑꯈꯣꯏꯅ ꯍꯧꯔꯛꯐꯝꯗꯣ ꯑꯈꯣꯏꯅ ꯀꯥꯎꯕ ꯌꯥꯗꯦ ꯀꯜꯆꯔꯅ ꯑꯈꯣꯏꯒꯤ ꯁꯛꯇꯝ ꯑꯃ ꯇꯥꯛꯏꯕꯅꯦ ꯀꯜꯆꯔꯁꯤꯅ ꯑꯩꯈꯣꯏꯒꯤ ꯄꯨꯟꯁꯤ ꯑꯃ ꯎꯠꯂꯤꯕꯅꯦ ꯀꯜꯆꯔꯁꯤꯗ ꯀꯔꯤ ꯀꯔꯤ ꯌꯥꯎꯋꯤ ꯀꯔꯤ ꯀꯔꯤ ꯇꯧꯋꯤ ꯀꯜꯆꯔ ꯑꯩꯈꯣꯏꯅ ꯋꯥꯔꯜꯗ ꯑꯈꯣꯏꯅ ꯁꯣ ꯇꯧꯅꯔꯤꯕꯅꯤ ꯀꯜꯆꯔꯁꯦ ꯑꯗꯨꯅ ꯑꯈꯣꯏꯅ ꯄꯨꯟꯁꯤꯗ ꯀꯩꯗꯧꯅꯨꯡꯗꯁꯨ ꯀꯜꯆꯔꯁꯦ ꯀꯥꯎꯕ ꯌꯥꯔꯣꯏ ꯑꯩ ꯃꯤ ꯄꯨꯝꯅꯃꯛꯅꯁꯨ ꯀꯜꯆꯔꯁꯦ ꯈꯪꯅꯕꯒꯤ ꯑꯗꯨꯅ ꯑꯩꯈꯣꯏꯕꯨꯁꯨ ꯃꯁꯛ ꯑꯃ ꯇꯥꯛꯍꯜꯂꯤꯕꯅꯦ ꯀꯜꯆꯔ ꯑꯁꯤꯗ ꯑꯗꯨꯅ ꯃꯁꯤ ꯑꯃ ꯑꯣꯏꯔꯕꯅ ꯑꯈꯣꯏꯅ ꯀꯜꯆꯔꯁꯤꯅ ꯀꯥꯎꯕ ꯁꯨꯡꯌꯥ ꯌꯥꯔꯔꯣꯏ